ꯑꯩꯍꯥꯛꯅ ꯋꯥꯈꯜꯅ ꯍꯥꯟꯅ ꯈꯟꯕ ꯈꯣꯠꯄ ꯂꯩꯈꯤꯕ ꯋꯥꯈꯜꯁꯤꯡ ꯑꯗꯣ ꯑꯩꯅ ꯐꯖꯅ ꯈꯜꯂꯒ ꯂꯥꯏ ꯑꯣꯏꯅ ꯌꯦꯛꯊꯣꯛꯄꯗꯨ ꯑꯗꯨ ꯃꯤꯅ ꯎꯔꯒ ꯑꯩꯒꯤ ꯋꯥꯈꯟꯗ ꯂꯩꯕ ꯃꯈꯩ ꯃꯤꯅ ꯈꯪꯏ